ꯑꯩꯍꯥꯛꯅ ꯑꯈꯟꯅꯅ ꯆꯥꯎꯊꯣꯛꯆꯕ ꯐꯥꯎꯈꯤꯕ ꯄꯦꯟꯇꯤꯡ ꯑꯃꯗꯤ ꯂꯩ ꯃꯗꯨꯒꯤ ꯃꯇꯥꯡꯗ ꯍꯥꯏꯔꯕꯗ ꯑꯩꯈꯣꯏꯅ ꯃꯅꯤꯄꯨꯔꯒꯤ ꯑꯩꯅ ꯍꯟꯗꯛ ꯃꯅꯤꯄꯨꯔꯒꯤ ꯑꯦꯛꯇꯔꯦꯁ ꯁꯨꯁꯃꯤꯇꯥ ꯌꯦꯛꯈꯤꯕ ꯂꯩ ꯃꯗꯨꯗ ꯑꯩꯍꯥꯛꯀꯤ ꯃꯔꯨꯞꯁꯤꯡꯅ ꯌꯥꯝꯅ ꯊꯥꯒꯠꯄꯤꯔꯛꯈꯤ ꯍꯥꯏꯗꯤ ꯑꯩꯅ ꯌꯦꯛꯏꯕ ꯄꯣꯠꯇꯣ ꯌꯥꯝꯅ ꯐꯖꯩ ꯍꯥꯏꯗꯤ ꯔꯤꯌꯦꯂꯤꯁꯇꯤꯛ ꯌꯥꯝꯅ ꯃꯥꯜꯂꯦꯅ ꯃꯗꯨꯒꯤ ꯃꯇꯥꯡꯗ ꯃꯈꯣꯏꯅ ꯄꯤꯔꯛꯄ ꯐꯤꯗꯕꯦꯛꯇ ꯍꯥꯏꯕ ꯇꯥꯔꯒꯗꯤ ꯃꯈꯣꯏꯅ ꯍꯥꯏꯗꯤ ꯃꯆꯤꯟꯒꯤ ꯁꯔꯨꯛꯇꯣ ꯈꯤꯇꯪ ꯁꯣꯏ ꯁꯦꯝꯇꯣꯛꯄꯤꯎ ꯑꯗꯨꯒꯨꯝꯕ ꯍꯥꯏꯔꯛꯈꯤꯕ ꯂꯩ ꯑꯗꯣ ꯑꯗꯨꯝ ꯐꯕꯨꯗꯤ ꯐꯖꯔꯦ ꯃꯌꯥꯝꯅꯁꯨ ꯊꯥꯒꯠꯅꯔꯛꯈꯤ